ꯑꯦꯍ ꯃꯥꯅꯤ ꯎꯗꯕ ꯀꯨꯏꯔꯦꯅꯦ ꯀꯔꯤ ꯅꯨꯃꯤꯠꯅꯣꯅꯦ ꯑꯁ ꯂꯥꯟ ꯃꯔꯛꯁꯤꯗ ꯑꯗꯨꯝ ꯍꯤꯡꯏ ꯍꯥꯏꯗꯨꯅꯤ ꯇꯧꯔꯤꯁꯦ ꯀꯅꯥ ꯀꯅꯥ ꯂꯥꯛꯏꯅꯣ ꯑꯩ ꯏꯃꯥꯟꯅꯕ ꯈꯔ ꯀꯥꯃꯤꯟꯅꯔꯛꯄꯅꯤ ꯂꯩꯍꯧꯔꯦ ꯑꯩ ꯃꯈꯣꯏ ꯉꯥꯏꯒꯦꯅ ꯁꯨꯝ ꯐꯝꯂꯝꯃꯤꯅꯤ ꯃꯇꯣꯟꯁꯦ ꯌꯧꯔꯒ ꯋꯥꯕꯕꯨꯗꯤ ꯀꯥꯎꯋꯦꯕꯨ ꯃꯈꯣꯏ ꯀꯤꯔꯟꯕꯤꯒꯤ ꯋꯥꯕꯗꯨꯗꯤ ꯋꯤꯟꯇꯔꯗꯅ ꯍꯦꯟꯅ ꯐꯖꯕꯅꯤ ꯃꯥꯒꯤ ꯂꯩꯆꯤꯜ ꯊꯥꯔꯒ ꯁꯤ ꯂꯩ ꯃꯌꯥꯝ ꯊꯥꯒꯠꯄꯗꯣ ꯌꯥꯝ ꯐꯖꯩꯌꯦ ꯂꯩꯆꯤꯜ ꯊꯥꯕ ꯉꯥꯏꯁꯤ ꯑꯩ ꯁꯟꯗꯦꯒꯨꯝꯕ ꯁꯨꯇꯤꯒꯨꯝꯕ ꯑꯗꯨꯝ ꯀꯥꯏꯌꯦ ꯋꯥꯕꯅꯤ ꯑꯍꯥꯟꯕ ꯍꯦꯛ ꯀꯥꯈꯠꯂꯛꯄ ꯍꯧꯕꯒꯤ ꯃꯇꯦꯛꯇꯨꯅꯤ ꯌꯥꯝ ꯋꯥꯔꯤꯁꯦ ꯑꯇꯩꯗꯤ ꯈꯔ ꯐꯕꯅꯦ ꯊꯥꯏꯅꯗꯤ ꯌꯥꯝ ꯋꯥꯔꯛꯇꯕꯅꯤ ꯑꯃꯨꯛ ꯊꯦꯡꯅꯔꯁꯤ